ꯃꯅꯤꯄꯨꯔꯗ ꯏꯟꯇꯔꯇꯦꯟꯃꯦꯟ ꯏꯟꯗꯁꯇ꯭ꯔꯤꯅ ꯁꯦꯜ ꯊꯨꯝꯒꯤ ꯐꯤꯕꯝꯁꯤ ꯍꯥꯏꯕꯗꯤ ꯑꯗꯨꯝ ꯀꯥꯟꯅꯕꯁꯨ ꯄꯤ ꯄꯤ ꯍꯥꯏ ꯇꯥꯔꯒꯗꯤ ꯑꯩꯈꯣꯏꯒꯤ ꯄꯤꯛꯈ꯭ꯔꯕ ꯑꯩꯈꯣꯏꯒꯤ ꯃꯅꯤꯄꯨꯔꯒꯤ ꯁ꯭ꯇꯦꯠꯁꯤꯗ ꯂꯩꯔꯤꯕ ꯑꯩꯈꯣꯏꯒꯤ ꯇꯦꯂꯦꯟꯇꯦꯠ ꯑꯣꯏꯕ ꯅꯍꯥ ꯃꯌꯥꯝ ꯑꯃ ꯂꯩꯀꯣ ꯀꯩꯅꯣ ꯇꯦꯂꯤꯟꯇꯦꯠ ꯑꯣꯏꯖꯕ ꯃꯁꯥꯒꯤ ꯃꯥ ꯃꯁꯥꯒꯤ ꯄꯩꯁꯥ ꯅꯨꯡꯁꯥ ꯄꯥꯏꯖꯔ ꯂꯩꯕ ꯃꯤꯗꯤ ꯅꯠꯇꯕ ꯑꯗꯣ ꯃꯈꯣꯏꯁꯤꯡꯗꯨꯁꯨ ꯑꯗꯨꯝ ꯑꯩꯈꯣꯏꯒꯤ ꯏꯟꯗꯁꯇ꯭ꯔꯤꯁꯤꯅ ꯌꯣꯛꯈꯠꯄꯤ ꯍꯥꯏ ꯇꯥꯔꯦ ꯄꯩꯁꯥ ꯃꯥꯒꯤ ꯄꯩꯁꯥ ꯐꯪꯗꯕꯗꯣ ꯑꯩꯈꯣꯏꯒꯤ ꯏꯟꯇꯔꯇꯦꯟꯁꯤ ꯇꯧꯔꯒ ꯄꯩꯁꯥ ꯃꯌꯥꯝ ꯇꯥꯟꯕꯁꯨ ꯌꯥꯏꯀꯣ ꯑꯗꯨꯒ ꯑꯩꯈꯣꯏꯒꯤ ꯂꯩꯔꯤꯕ ꯑꯩꯈꯣꯏꯒꯤ ꯃꯅꯤꯄꯨꯔꯗꯗꯤ ꯁꯉꯥꯏ ꯐꯦꯁꯇꯤꯚꯦꯜꯒꯨꯝꯕ ꯍꯥꯏꯗꯤ ꯑꯩꯈꯣꯏꯒꯤ ꯇꯨꯔꯤꯁ ꯃꯌꯥꯝ ꯑꯃ ꯂꯥꯛꯄꯗꯨꯗꯒꯤ ꯑꯩꯈꯣꯏꯒꯤ ꯃꯅꯤꯄꯨꯔꯗꯗꯤ ꯑꯗꯨꯝ ꯇꯁꯦꯡꯅ ꯍꯥꯏꯔꯒꯗꯤ ꯃꯄꯥꯜꯗꯒꯤ ꯂꯥꯛꯄ ꯀꯣꯏꯕ ꯂꯥꯛꯄ ꯃꯤꯁꯤꯡꯗꯨꯗꯒꯤ ꯑꯗꯨꯝ ꯀꯥꯏ ꯍꯥꯏ ꯇꯥꯔꯦꯀꯣ ꯂꯩꯔꯤꯕ ꯑꯩꯈꯣꯏꯒꯤ ꯁꯝꯅ ꯍꯥꯏꯔꯒ ꯁꯨꯝ ꯃꯣꯏꯔꯥꯡꯗ ꯀꯩꯗ ꯑꯩꯈꯣꯏꯒꯤ ꯑꯗꯨꯝ ꯀꯣꯏꯕ ꯆꯠꯐꯝ ꯂꯩꯕꯁꯤꯡꯁꯦ ꯁꯤꯗꯁꯨ ꯑꯗꯨꯝ ꯑꯩꯈꯣꯏ ꯇꯨꯔꯤꯁꯁꯤꯡꯁꯦ ꯂꯥꯛꯑ ꯂꯥꯛꯑꯒ ꯑꯩꯈꯣꯏꯁꯦ ꯃꯅꯤꯄꯨꯔꯁꯦ ꯁꯨꯝ ꯃꯇꯦꯡ ꯄꯥꯡꯕꯤ ꯍꯥꯏ ꯇꯥꯔꯦ ꯑꯗꯨꯒ ꯑꯗꯨꯃꯥꯏꯅ ꯇꯧꯗꯅ ꯑꯩꯈꯣꯏꯒꯤ ꯏꯟꯇꯔꯇꯦꯟꯁꯤꯅꯁꯨ ꯑꯩꯈꯣꯏꯒꯤ ꯏꯟꯇꯔꯇꯦꯟꯃꯦꯟꯁꯤꯅꯁꯨ ꯑꯩꯈꯣꯏꯒꯤ ꯃꯅꯤꯄꯨꯔꯗ ꯑꯗꯨꯛꯀꯤ ꯃꯇꯤꯛ ꯍꯥꯏꯗꯤ ꯁꯦꯜ ꯊꯨꯝꯒꯤ ꯐꯤꯕꯝꯗꯗꯤ ꯌꯥꯝꯅ ꯃꯇꯦꯡ ꯄꯥꯡꯉꯤ